ꯍꯦꯜꯂꯣ ꯁꯤ ꯏꯇꯥꯎ ꯃꯣꯕꯤꯁ ꯅꯠꯇ꯭ꯔꯣ ꯑꯩꯅ ꯑꯩꯁꯦ ꯍꯪꯆꯤꯠ ꯗꯤꯂꯤꯗ ꯆꯠꯀꯦꯅ ꯇꯧꯕꯅꯤ ꯅꯤꯡꯊꯧꯀꯥꯕ ꯅꯨꯃꯤꯠꯇ ꯑꯗꯣ ꯑꯩ ꯑꯥꯗ ꯗꯤꯂꯤꯗꯒꯤ ꯑꯩꯅ ꯆꯠꯀꯗꯧꯔꯤꯕ ꯃꯐꯝꯗꯨ ꯗꯤꯂꯤ ꯑꯦꯌꯥꯔꯄꯣꯔꯠ ꯌꯧꯔꯕ ꯃꯇꯨꯡꯗ ꯆꯠꯀꯗꯧꯔꯤꯕ ꯃꯐꯝꯗꯨ ꯐꯥꯎꯕ ꯆꯠꯄꯁꯤ ꯀꯦꯕ ꯁꯥꯔꯚꯤꯁ ꯑꯃ ꯇꯧꯔꯒ ꯆꯠꯀꯦꯅ ꯈꯟꯂꯤ ꯀꯦꯕ ꯁꯥꯔꯚꯤꯁꯁꯤ ꯗꯤꯂꯤꯗꯒꯤ ꯑꯩꯅ ꯆꯠꯀꯗꯧꯔꯤꯕ ꯃꯐꯝꯗꯨ ꯑꯗꯨ ꯐꯥꯎꯕ ꯆꯠꯄꯁꯤ ꯀꯔꯝ ꯍꯥꯏꯅ ꯑꯣꯔꯗꯔ ꯇꯧꯕꯒꯤꯗꯨ ꯅꯪ ꯍꯥꯟꯅ ꯆꯠꯂꯨꯔꯃꯤꯅ ꯅꯪꯁꯗꯤ ꯈꯪꯉꯝꯃꯅꯤ ꯑꯗꯨ ꯑꯃꯨꯛꯇ ꯑꯩꯉꯣꯟꯗ ꯐꯖꯅ ꯁꯨꯒꯥꯏꯅ ꯇꯥꯛꯄꯤꯔꯛꯑꯣ ꯑꯗꯨ ꯀꯔꯝꯕ ꯑꯦꯞ ꯃꯌꯥꯝ ꯂꯩꯔꯤꯕ ꯑꯩꯈꯣꯏ ꯎꯕꯦꯔ ꯎꯂꯥ ꯔꯦꯄꯤꯗꯣ ꯃꯌꯥꯝ ꯂꯩꯔꯤꯕ ꯃꯌꯥꯝꯁꯤꯡ ꯑꯁꯤꯗꯒꯤ ꯈ꯭ꯋꯥꯏꯗꯒꯤ ꯐꯕꯗꯣ ꯀꯔꯝꯕꯅꯣ ꯍꯥꯏꯕꯗꯨ ꯅꯪꯅ ꯑꯩꯉꯣꯟꯗ ꯐꯖꯅ ꯍꯥꯏꯕꯤꯔꯛꯑꯣ ꯑꯗꯨ ꯀꯔꯝꯅ ꯑꯣꯔꯗꯔ ꯇꯧꯏꯗꯨꯁꯨ ꯑꯩ ꯑꯃꯇ ꯈꯪꯗꯦ ꯑꯃꯨꯛꯐꯧꯇ ꯑꯣꯔꯗꯔ ꯇꯧꯗ꯭ꯔꯤꯕꯅꯤꯅ ꯑꯗꯨ ꯅꯪꯅ ꯇꯥꯛꯂꯛꯑꯣ ꯑꯦꯞꯇꯒꯤ ꯇꯧꯕ꯭ꯔ ꯅꯠꯇ꯭ꯔꯒ ꯀꯣꯜ ꯅꯨꯝꯕꯔ ꯃꯣꯏꯒꯤ ꯇꯣꯜ ꯐ꯭ꯔꯤ ꯅꯝꯕꯔꯀ ꯂꯩꯔꯒ ꯀꯃꯥꯏꯅ ꯇꯧꯕ꯭ꯔ ꯃꯍꯥꯛꯀꯤ ꯚꯔꯥꯁꯤꯡꯗꯨ ꯔꯤꯖꯟꯅꯦꯕꯜ ꯑꯣꯏꯕ꯭ꯔ ꯍꯦꯟꯅ ꯆꯥꯔꯁ ꯇꯧꯕ꯭ꯔ ꯍꯥꯏꯕꯁꯤꯗꯣ ꯅꯪꯅ ꯍꯥꯟꯅ ꯅꯪꯗꯤ ꯆꯠꯂꯨꯔꯕꯅꯤꯅ ꯅꯪ ꯂꯣꯏꯅ ꯈꯪꯒꯅꯤ ꯑꯗꯨꯁꯤꯡꯗꯨ ꯑꯩꯉꯣꯟꯗ ꯍꯥꯏꯕꯤꯔꯛꯑꯣ ꯗ꯭ꯔꯥꯏꯚꯔꯁꯤꯡ ꯑꯗꯨ ꯀꯔꯝꯅ ꯌꯥꯝꯅ ꯅꯨꯡꯉꯥꯏꯕ꯭ꯔ ꯇꯣꯡꯕ ꯃꯇꯝꯗ ꯁꯦꯐꯇꯤ ꯄꯦꯁꯦꯟꯖꯔ ꯑꯗꯨꯒꯤ ꯁꯦꯐꯇꯤ ꯑꯣꯏꯅꯕꯒꯤ ꯗꯃꯛꯇ ꯈꯟꯕ꯭ꯔ ꯋꯥꯍꯩ ꯋꯥꯇꯥ ꯂꯨꯗꯕ ꯌꯥꯝꯅ ꯗꯤꯁꯤꯄ꯭ꯂꯤꯟ ꯌꯥꯎꯗꯕ ꯑꯣꯏꯒꯟꯕ꯭ꯔ ꯑꯩꯅ ꯈꯟꯕꯗꯗꯤ ꯑꯗꯨꯒꯨꯝꯕꯗꯤ ꯇꯧꯔꯝꯂꯣꯏ ꯍꯥꯏꯅꯗꯤ ꯈꯜꯂꯤ ꯑꯗꯨ ꯅꯪꯅ ꯀꯔꯝ ꯍꯥꯏꯅ ꯇꯧꯒꯗꯕꯅꯣ ꯍꯥꯏꯕꯗꯨ ꯑꯩꯉꯣꯟꯗ ꯐꯖꯅ ꯑꯝꯇ ꯇꯥꯛꯄꯤꯔꯛꯑꯣ ꯑꯣꯔꯗꯔ ꯇꯧꯕ ꯃꯇꯝꯗ ꯀꯌꯥꯝ ꯀꯨꯏꯅ ꯃꯤꯅꯠ ꯀꯌꯥꯝ ꯀꯨꯏꯅ ꯂꯩꯔꯒ ꯂꯥꯛꯏ ꯍꯥꯏꯕꯗꯨꯁꯨ ꯁꯣꯝꯅ ꯑꯗꯨꯁꯤꯡ ꯑꯗꯨ ꯗꯤꯇꯦꯜꯗꯨ ꯑꯩꯉꯣꯟꯗ ꯐꯖꯅ ꯃꯔꯤꯛ ꯆꯨꯝꯅ ꯑꯝꯇ ꯇꯥꯛꯄꯤꯔꯛꯑꯣ ꯑꯩꯗꯣ ꯍꯪꯆꯤꯠ ꯆꯠꯀꯗꯕꯅꯦꯕ ꯍꯪꯆꯤꯠ ꯆꯠꯄ ꯀꯥꯟꯗ ꯄꯨꯡꯗꯣ ꯑꯩꯈꯣꯏ ꯍꯥꯟꯅ ꯆꯠꯇ꯭ꯔꯤ ꯀꯥꯟꯗꯒꯤ ꯑꯣꯔꯗꯔ ꯇꯧꯒꯗꯕ꯭ꯔ ꯅꯠꯇꯔꯒ ꯑꯥꯗ ꯌꯧꯔꯕ ꯃꯇꯨꯡꯗ ꯑꯥꯗ ꯂꯩꯔꯒ ꯀꯥꯟꯗ ꯑꯣꯔꯗꯔ ꯇꯧꯒꯗꯕ꯭ꯔ ꯑꯗꯨ ꯑꯩꯁꯨ ꯈꯪꯗꯦ ꯑꯗꯨ ꯍꯥꯏꯕꯤꯔꯛꯑꯣ ꯑꯦꯀꯥꯎꯟꯗ ꯀꯔꯤ ꯑꯦꯀꯥꯎꯟꯗ ꯐꯣꯟ ꯅꯝꯕꯔꯗꯒꯤ ꯂꯤꯡ ꯇꯧꯔꯒ ꯇꯧꯒꯗꯕ꯭ꯔ ꯅꯠꯇꯔꯒꯅ ꯒꯨꯒꯜꯗꯒꯤ ꯇꯧꯒꯗꯕ꯭ꯔ ꯑꯩꯗꯤ ꯀꯔꯤꯝꯇ ꯈꯪꯗꯦ ꯑꯗꯨꯁꯤꯡꯗꯨ ꯃꯔꯤꯛ ꯆꯨꯝꯅ ꯗꯦꯇꯦꯜ ꯗꯦꯇꯦꯜꯁꯤꯡꯗꯨ ꯋꯥꯆꯞꯇ ꯑꯣꯏꯅ ꯊꯥꯕꯤꯔꯛꯑꯣ